ꯍꯂꯣ ꯍꯂꯣ ꯁꯤꯕꯨ ꯑꯩꯈꯣꯏ ꯏꯆꯦ ꯁꯅꯥꯍꯟꯕꯤ ꯀꯣꯟ ꯌꯣꯟꯕꯗꯨ ꯅꯠꯇ꯭ꯔꯣ ꯍꯣꯏ ꯏꯆꯦ ꯀꯣꯟ ꯌꯣꯟꯕꯗꯨ ꯀꯗꯥꯏꯗ ꯌꯣꯟꯕꯤꯒꯦ ꯑꯣ ꯑꯗꯨ ꯑꯩ ꯇꯥꯡ ꯀꯨꯟꯊ꯭ꯔꯥꯗ ꯑꯩ ꯏꯆꯥꯅꯨꯄꯤ ꯑꯃ ꯂꯨꯍꯣꯡꯒꯅꯦꯕꯀꯣ ꯑꯗꯣ ꯏꯆꯦꯒꯤ ꯀꯣꯜꯂꯤꯛꯁꯤꯡꯗꯣ ꯀꯔꯤ ꯀꯔꯤ ꯌꯥꯎꯕꯅꯣ ꯑꯩ ꯑꯝꯇ ꯂꯧꯖꯕ ꯂꯥꯛꯀꯦ ꯇꯧꯕꯅꯤ ꯑꯗꯣ ꯎꯝ ꯀꯣꯔꯐꯨꯅ ꯀꯌꯥꯃꯨꯛ ꯄꯤꯒꯦ ꯑ ꯑꯣ ꯑꯗꯨꯗꯤ ꯍꯣꯏ ꯍꯣꯏ ꯑꯗꯨ ꯏꯆꯦ ꯀꯣꯔꯐꯨꯗꯨ ꯀꯌꯥꯃꯨꯛꯀ ꯄꯤꯔꯤꯒꯦ ꯍꯧꯖꯤꯛꯁꯦ ꯑꯣ ꯑꯣ

ꯎꯝ ꯑꯣ ꯑꯗꯨꯗꯤ ꯆꯦꯡꯐꯨ ꯆꯦꯡꯐꯨꯗꯤ ꯀꯌꯥꯃꯨꯛꯀ ꯇꯥꯔꯤꯒꯦ ꯎꯝ ꯎꯝ ꯑꯗꯩ ꯕꯥꯇꯤꯟꯅ ꯑ ꯍꯣꯏ ꯍꯣꯏ ꯑꯗꯨꯒꯅꯦ ꯑꯩꯈꯣꯏ ꯕꯥꯇꯤꯟ ꯇꯦꯛꯁꯤꯅ ꯀꯃꯥꯏ ꯃꯃꯜ ꯁꯨꯝ ꯆꯧꯔꯥꯛ ꯆꯧꯔꯥꯛꯄ ꯍꯥꯟꯅ ꯈꯪꯗꯣꯛꯑꯒꯦ ꯑꯗꯨꯒ ꯍꯌꯦꯡꯗꯣ ꯄꯩꯁꯥꯗꯣ ꯑꯩ ꯄꯨꯔ ꯂꯥꯛꯆꯒꯦ ꯇꯧꯕ

ꯑꯣ ꯑ ꯑꯣ ꯍꯣꯏ ꯍꯣꯏ ꯍꯣꯏ ꯑꯣ ꯑꯣ ꯑꯗꯨꯕꯨꯗꯤ ꯄꯣꯠꯇꯨ ꯌꯥꯝꯕꯅꯤꯅ ꯑꯩꯅ ꯄꯩꯁꯥꯕꯨꯗꯤ ꯌꯥꯝꯅ ꯄꯣꯔꯛꯑꯅꯦꯕ ꯂꯤꯁꯤꯡ ꯇꯔꯦꯠ ꯅꯤꯄꯥꯜ ꯇꯔꯥꯃꯨꯛꯇꯤ ꯏꯄꯨꯗ ꯄꯣꯔꯛꯑꯅꯦꯕ ꯑꯣ ꯎꯝ ꯍꯣꯏ ꯍꯣꯏ ꯄꯨꯈꯝ ꯇꯦꯡꯀꯣꯠ ꯑꯗꯒꯤ ꯈꯨꯖꯥꯏ ꯁꯦꯠ ꯕꯥꯇꯤꯟ ꯑꯗꯒꯤ ꯀꯩꯀꯩꯅꯣ ꯑꯗꯨꯝ ꯌꯥꯎꯔꯤꯕꯁꯤꯡꯗꯣ ꯀꯩꯀꯩꯅꯣ ꯈꯔꯗꯤ ꯑꯗꯨꯝ ꯂꯨꯍꯣꯡꯕ ꯑꯃꯒꯤ ꯃꯆꯥꯛꯅꯤꯅ ꯑꯗꯨꯝ ꯂꯣꯏꯅ ꯂꯧꯔꯅꯤ ꯏꯆꯦ ꯏꯆꯦꯅ ꯈꯔ ꯑꯗꯨꯝ ꯌꯦꯡꯕꯤꯔꯣ ꯃꯃꯜ ꯃꯊꯥꯗꯣ ꯑꯣ ꯑꯣ ꯑꯩꯁꯦ ꯇꯣꯞ ꯃꯣꯏꯔꯥꯡ ꯀꯝꯄꯨꯗꯩꯅꯦꯕ ꯑꯗꯨꯒꯅꯦ ꯏꯆꯥꯅ ꯂꯨꯍꯣꯡꯗꯣꯏꯗꯨꯅ ꯑꯣ ꯍꯣꯡꯗꯣꯔꯤꯁꯤꯅꯅꯦ ꯑꯥ ꯀꯩꯅꯣꯗ ꯑꯩꯈꯣꯏꯒꯤ ꯀꯩꯅꯣ ꯀꯔꯤ ꯀꯔꯤ ꯍꯥꯏ ꯇꯥꯔꯦ ꯂꯪꯊꯕꯥꯜꯗ ꯂꯪꯊꯕꯥꯜꯗꯅꯤ ꯅꯨꯄꯥ ꯃꯌꯨꯝꯗꯨꯅ ꯑꯧ ꯑꯧ ꯂꯩꯖꯔꯁꯅꯨ ꯃꯣꯏꯗꯩꯗꯤ ꯀꯃꯥꯏ ꯂꯩꯔꯨꯗꯣꯔꯤꯗꯣ ꯑꯗꯨꯅ ꯑꯩꯈꯣꯏ ꯁꯤꯗꯒꯤ ꯑꯗꯨꯝ ꯈꯔ ꯅꯛꯄ ꯑꯗꯨꯝ ꯋꯥꯍꯦꯡ ꯂꯩꯀꯥꯏ ꯏꯆꯦꯅ ꯐꯝꯃꯤꯗꯨꯗꯒꯤ ꯑꯗꯨꯝ ꯂꯩꯔꯒꯦꯅ ꯇꯧꯕꯅꯤꯗ ꯍꯣꯏ ꯍꯣꯏ ꯑꯗꯨꯅ ꯏꯆꯦꯅ ꯃꯃꯜꯗꯨ ꯌꯦꯡꯕꯤꯔꯣ ꯑꯩ ꯏꯆꯦꯗ ꯑꯌꯥꯎꯕꯈꯩ ꯑꯩ ꯂꯨꯍꯣꯡꯕ ꯑꯃꯒꯤꯕꯨꯗꯤ ꯁꯨꯅꯅꯕꯗꯨ ꯑꯗꯨꯝ ꯂꯧꯖꯔꯒꯦ ꯍꯣꯏ ꯍꯣꯏ ꯏꯆꯦ ꯑꯗꯨꯗꯤ ꯍꯌꯦꯡꯁꯦ ꯏꯆꯦꯒꯤ ꯗꯨꯀꯥꯟ ꯄꯨꯡ ꯀꯌꯥꯗꯩ ꯍꯥꯡꯒꯦ ꯎꯝ ꯍꯣ ꯑꯣ ꯐꯔꯦ ꯐꯔꯦ ꯑꯗꯨꯗꯤ ꯍꯌꯦꯡꯁꯦ ꯑꯩ ꯄꯨꯡ ꯇꯔꯥꯃꯈꯥꯏ ꯑꯗꯨꯋꯥꯏꯗ ꯂꯥꯛꯑꯒꯦ ꯏꯆꯦꯗ ꯐꯣꯟ ꯇꯧꯔꯛꯑꯒꯦ ꯑꯗꯨꯒ ꯄꯨꯡ ꯇꯔꯥꯃꯈꯥꯏ ꯑꯗꯨꯋꯥꯏꯗ ꯂꯥꯛꯑꯒꯦ ꯏꯆꯤꯜ ꯏꯅꯥꯎ ꯑꯗꯨꯒ ꯀꯩꯀꯩꯅꯣꯗꯣ ꯈꯔ ꯇꯥꯅꯔꯒ ꯏꯆꯦꯗꯒꯤ ꯂꯧꯕ ꯂꯥꯛꯑꯒꯦ ꯍꯣ ꯍꯣ ꯍꯣꯏ ꯍꯣꯏ ꯏꯆꯦ ꯑꯗꯨꯗꯤ ꯏꯆꯦ ꯑꯩ ꯊꯝꯖꯔꯒꯦ

ꯑꯧ ꯑꯧ ꯆꯤꯜꯂꯦ ꯂꯨꯍꯣꯡꯕꯩ ꯁꯣꯟꯗꯁꯨ ꯑꯃꯨꯛꯇꯣꯏꯕ ꯑꯃꯅ ꯑꯃꯨꯛ ꯀꯧꯔꯛꯑꯦ ꯑꯃꯅ ꯑꯃꯨꯛ ꯀꯧꯔꯛꯑꯦ ꯑꯩꯁꯦ ꯃꯐꯝ ꯃꯔꯥꯡ ꯈꯪꯗ꯭ꯔꯦꯕ ꯎꯝ ꯍꯣꯏ ꯍꯣꯏ ꯊꯝꯃꯦ ꯊꯝꯃꯦ